ꯇꯨ ꯊꯥꯎꯖꯟ ꯇ꯭ꯋꯦꯟꯇꯤ ꯐꯣꯔꯒꯤ ꯇꯥꯔꯤꯛ ꯀꯨꯟꯃꯥꯊꯣꯏ ꯊꯥ ꯑꯃ ꯇꯨ ꯊꯥꯎꯖꯟ ꯇ꯭ꯋꯦꯟꯇꯤ ꯊ꯭ꯔꯤꯒꯤ ꯇꯥꯔꯤꯛ ꯀꯨꯟ ꯇꯔꯦꯠ ꯊꯥ ꯑꯍꯨꯝ ꯇꯨ ꯊꯥꯎꯖꯟ ꯇ꯭ꯋꯦꯟꯇꯤ ꯇꯨꯒꯤ ꯇꯥꯔꯤꯛ ꯀꯨꯜꯍꯨꯝꯗꯣꯏ ꯊꯥ ꯇꯔꯨꯛ ꯇꯨ ꯊꯥꯎꯖꯟ ꯇ꯭ꯋꯦꯟꯇꯤ ꯋꯥꯟ ꯇꯔꯤꯛ ꯑꯍꯨꯝ ꯊꯥ ꯑꯅꯤ ꯇꯨ ꯊꯥꯎꯖꯟ ꯅꯥꯏꯟꯇꯤꯟ ꯇꯔꯤꯛ ꯃꯔꯤ ꯊꯥ ꯇꯔꯦꯠ